ꯍꯦꯜꯂꯣ ꯁꯤꯁꯦ ꯑꯩꯈꯣꯏꯒꯤ ꯂꯣꯇꯁ ꯔꯦꯁꯇꯨꯔꯦꯟꯒꯤ ꯀꯥꯎꯟꯇ꯭ꯔ ꯑꯣꯏꯕꯤꯔꯕ ꯅꯠꯇ꯭ꯔꯥ ꯑꯣ ꯑꯗꯨ ꯑꯣꯏ ꯇꯥꯔꯒꯗꯤ ꯌꯥꯝ ꯅꯨꯉꯥꯏꯖꯔꯦ ꯑꯩꯅ ꯂꯣꯇꯁ ꯀꯥꯎꯟꯇ꯭ꯔꯁꯤꯗ ꯑꯩꯒꯤ ꯆꯥꯅꯅꯕ ꯑꯣꯔꯗ꯭ꯔ ꯈꯔ ꯇꯧꯈꯤꯕꯅꯦ ꯑꯗꯣ ꯑꯣꯔꯗ꯭ꯔ ꯑꯗꯨ ꯐꯪꯖꯔꯦ ꯑꯗꯣ ꯐꯪꯉꯕ ꯃꯇꯨꯡꯗ ꯅꯣꯏꯒꯤ ꯆꯥꯅ ꯊꯛꯅꯕꯒꯤ ꯑꯥꯏꯇꯦꯝꯁꯤꯡ ꯌꯥꯝ ꯍꯥꯎꯑꯦ ꯑꯩꯅ ꯑꯣꯔꯗ꯭ꯔ ꯇꯧꯈꯤꯕꯒꯤ ꯃꯇꯨꯡ ꯏꯟꯅ ꯊꯤꯜꯂꯛꯄ ꯑꯥꯏꯇꯦꯝꯁꯤꯡꯗꯨ ꯑꯁꯨꯛꯀꯤ ꯃꯇꯤꯛ ꯍꯥꯎꯑꯦ ꯑꯗꯨꯕꯨ ꯑꯩꯅ ꯈꯤꯇꯪ ꯍꯦꯟꯅ ꯁꯣꯝꯗ ꯑꯩꯒꯤ ꯑꯣꯏꯕ ꯁꯥꯏꯠꯇꯒꯤ ꯑꯩꯒꯤ ꯁꯖꯦꯁꯟ ꯑꯃꯠꯇꯪ ꯄꯤꯖꯒꯦ ꯑꯗꯨꯒꯤ ꯁꯖꯦꯁꯟꯗꯨꯗꯤ ꯑꯩꯈꯣꯏꯒꯤ ꯑꯆꯥꯄꯣꯠ ꯊꯤꯜꯂꯛꯄ ꯃꯇꯝꯗ ꯑꯦꯛꯁꯇ꯭ꯔꯥ ꯁ꯭ꯄꯨꯟꯒꯨꯝꯕ ꯌꯥꯔꯒꯗꯤ ꯑꯗꯨꯒꯨꯝꯕꯗꯨ ꯈꯤꯇꯪ ꯍꯦꯟꯅ ꯍꯥꯞꯄꯤꯔꯛꯅꯕ ꯍꯥꯏꯖꯒꯦ